ꯍꯂꯣ ꯑꯣ ꯚꯥꯏ ꯀꯩ ꯂꯩꯔꯦ ꯀꯥꯏꯋꯥꯏꯗ ꯀꯣꯏꯁꯤꯒꯦ ꯑꯜ ꯑꯣ ꯑꯗꯨ ꯑꯜ ꯍꯌꯥꯠꯁꯤꯗ ꯑꯁꯤ ꯍꯣꯇꯦꯜꯁꯤꯗ ꯀꯩ ꯀꯩꯅꯣ ꯚꯥꯏ ꯐꯪꯉꯤꯁꯤꯕꯣ ꯑꯩꯗꯤ ꯃꯨꯛꯁꯥ ꯆꯪꯗꯦꯅꯦ ꯑꯗꯨ ꯀꯩꯅꯣ ꯍꯥꯕꯤꯠ ꯍꯣꯇꯦꯜꯗꯅ ꯍꯦꯟꯅ ꯐꯠꯇ꯭ꯔꯥꯅꯦ ꯍꯥꯕꯤꯠꯇꯗꯤ ꯂꯣꯏꯅ ꯍꯥꯎꯕꯁꯨ ꯍꯦꯜꯂꯤ ꯑꯗꯒꯤ ꯆꯤꯛꯀꯟ ꯑꯗꯨꯗꯒꯤ ꯕꯤꯐ ꯆꯤꯂꯤ ꯕꯤꯐ ꯐ꯭ꯔꯥꯏ ꯂꯣꯏ ꯁꯨꯅ ꯃꯍꯥꯎꯁꯨ ꯃꯣꯏꯗꯅ ꯍꯦꯟꯕ ꯃꯥꯜꯂꯤꯅꯦ ꯑꯁ ꯌꯥꯔꯦ ꯑꯗꯨꯗꯤ ꯚꯥꯏꯅ ꯆꯥꯁꯦ ꯍꯥꯏꯔꯝꯅꯤꯅ ꯆꯥꯔꯁꯤ ꯑꯗꯨꯗꯤ ꯍꯌꯦꯡ ꯄꯨꯡ ꯀꯌꯥꯗ ꯆꯠꯁꯤꯒꯦ ꯑꯣ ꯐꯔꯦꯅꯦ ꯐꯔꯦꯅꯦ ꯑꯩꯈꯣꯏꯅꯤ ꯊꯦꯡꯅꯕꯁꯤ ꯀꯔꯝꯕ ꯃꯐꯝꯗ ꯄꯨꯟ ꯊꯦꯡꯅꯁꯤꯒꯦ ꯑꯣ ꯐꯔꯦ ꯐꯔꯦ ꯑꯗꯨꯗꯤ ꯚꯥꯏ ꯌꯥꯝ ꯅꯨꯡꯉꯥꯏꯖꯔꯦ ꯍꯌꯦꯡꯁꯤ ꯑꯩ ꯉꯟꯅ ꯔꯦꯗꯤ ꯇꯧꯁꯤꯜꯂꯒꯦ